ꯍꯜꯂꯣ ꯑꯩ ꯉꯔꯥꯡꯒꯤ ꯌꯨꯝ ꯁꯥꯕ ꯃꯤꯗꯨꯅꯦ ꯌꯨꯝ ꯑꯃ ꯁꯥꯅꯦ ꯍꯥꯏꯕꯗꯨ ꯀꯃꯥꯏꯅ ꯇꯧꯔꯒꯦ ꯑꯣ ꯑꯗꯣ ꯌꯨꯝꯗꯣ ꯁꯥꯕꯒꯤ ꯃꯑꯣꯡꯗꯣ ꯍꯥꯏꯐꯦꯠ ꯍꯥꯏꯕꯤꯔꯛꯑꯣꯅꯦ ꯑꯣ ꯑꯗꯣ ꯑꯗꯨꯒꯤ ꯆꯪꯒꯗꯕ ꯆꯦꯛ ꯅꯨꯡ ꯂꯩꯉꯣꯏ ꯌꯣꯠ ꯀꯩꯀꯥꯗꯨꯅ ꯀꯗꯥꯏꯗꯒꯤ ꯂꯧꯒꯗꯣꯔꯤꯕ ꯍꯧꯖꯤꯛ ꯂꯣꯏꯅ ꯍꯥꯟꯅ ꯂꯧꯔꯒ ꯊꯝꯃꯕ ꯂꯩꯗ꯭ꯔꯤꯕ ꯀꯃꯥꯏ ꯇꯧꯔꯤꯒꯦ ꯑꯗꯨꯏ ꯐꯤꯕꯝꯁꯨ ꯍꯥꯏꯐꯦꯠ ꯍꯥꯏꯕꯤꯔꯛꯎꯅꯦ ꯑꯣ ꯑꯗꯨꯗꯤ ꯑꯩꯈꯣꯏ ꯂꯥꯛꯇ꯭ꯔꯤꯉꯩꯗ ꯍꯥꯟꯅ ꯆꯦꯛ ꯅꯨꯡ ꯂꯩꯉꯣꯏ ꯀꯩꯀꯥ ꯍꯥꯏꯗꯤ ꯆꯪꯒꯗꯕ ꯀꯩꯀꯥꯁꯤꯡꯗꯣ ꯑꯗꯨꯝ ꯄꯨꯟꯅ ꯑꯗꯨꯝ ꯊꯝꯕꯤꯔꯝꯕꯅ ꯍꯦꯟꯅ ꯐꯅꯤ ꯍꯥꯏꯗꯤ ꯑꯩꯈꯣꯏꯅ ꯍꯌꯦꯡ ꯑꯗꯨꯝ ꯁꯤ ꯑꯗꯨ ꯋꯥꯠꯂꯤ ꯑꯗꯥ ꯋꯥꯠꯂꯤ ꯁꯤ ꯋꯥꯠꯂꯤ ꯑꯗꯨꯅ ꯁꯤ ꯁꯤꯃꯦꯟ ꯂꯩꯔꯛꯎ ꯅꯨꯡ ꯁꯤ ꯋꯥꯠꯂꯤ ꯍꯥꯏꯕꯗꯨ ꯅꯨꯡꯉꯥꯏꯖꯗꯦ ꯑꯗꯨꯅ ꯍꯥꯟꯅ ꯑꯗꯨꯝ ꯂꯣꯏꯅ ꯂꯩꯁꯤꯜꯂꯒ ꯊꯝꯕꯤꯔꯝꯃꯣꯅ ꯍꯥꯏ ꯍꯥꯏꯖꯔꯤ ꯑꯩꯈꯣꯏꯁꯤ ꯗꯥꯏꯔꯦꯛ ꯍꯥꯏꯗꯤ ꯏꯟꯖꯤꯅꯤꯌꯔ ꯑꯃꯗꯤ ꯑꯗꯨꯝ ꯌꯥꯎꯔꯅꯤ ꯍꯥꯏꯗꯤ ꯁꯥꯒꯗꯧꯔꯤꯕ ꯌꯨꯝꯁꯤ ꯃꯆꯥ ꯃꯁꯨ ꯅꯠꯇꯕꯅꯤꯅ ꯏꯟꯖꯤꯅꯤꯌꯔ ꯑꯃꯒꯤ ꯃꯈꯥꯗ ꯁꯥꯗꯧꯔꯤꯕꯅꯤ ꯏꯟꯖꯤꯅꯤꯌꯔ ꯑꯃꯗꯤ ꯌꯥꯎꯔꯅꯤ ꯑꯗꯨꯒ ꯍꯦꯠ ꯃꯤꯁꯇ꯭ꯔꯤ ꯑꯃ ꯌꯥꯎꯔꯅꯤ ꯑꯗꯨꯒ ꯑꯩꯈꯣꯏ ꯁꯤꯟꯃꯤꯁꯤꯅ ꯑꯗꯨꯝ ꯃꯤ ꯀꯨꯟꯃꯨꯛꯇꯤ ꯑꯗꯨꯝ ꯁꯨꯅꯤ ꯌꯨꯝꯗꯨ ꯈꯔꯕꯨꯗꯤ ꯆꯥꯎꯋꯤ ꯑꯗꯨ ꯆꯍꯤꯕꯨꯗꯤ ꯐꯥꯔꯣꯏ ꯍꯥꯏꯗꯤ ꯑꯩꯍꯥꯛꯅ ꯑꯗꯨꯝ ꯍꯥꯏꯗꯤ ꯂꯩꯒꯗꯕ ꯆꯪꯒꯗꯕ ꯄꯣꯠ ꯆꯩꯁꯤꯡ ꯑꯁꯨꯝ ꯋꯥꯠꯍꯟꯗ꯭ꯔꯒꯗꯤ ꯑꯗꯨꯝ ꯊꯥ ꯇꯔꯨꯛꯃꯨꯛꯇ ꯑꯗꯨꯝ ꯂꯣꯏꯒꯅꯦꯅ ꯈꯜꯂꯤ ꯄꯣꯠ ꯆꯩꯁꯤꯡ ꯍꯥꯏꯗꯤ ꯄꯩꯁꯥ ꯅꯨꯡꯁꯥ ꯁꯦꯜꯒꯤ ꯑꯩꯈꯣꯏꯒꯤ ꯈꯨꯠꯁꯨꯃꯟ ꯀꯩꯀꯥ ꯁꯨꯅ ꯄꯤꯔ ꯈꯣꯠꯂꯒ ꯂꯩꯒꯗꯕ ꯆꯪꯒꯗꯕ ꯈꯣꯠꯀꯗꯕꯁꯤꯡ ꯐꯖꯅ ꯄꯤꯔꯒꯗꯤ ꯑꯗꯨꯝ ꯊꯥ ꯇꯔꯨꯛꯃꯨꯛ ꯑꯗ꯭ꯋꯥꯏꯗ ꯑꯗꯨꯝ ꯂꯣꯏꯒꯅꯦꯅ ꯈꯜꯂꯤ ꯌꯨꯝꯁꯤ ꯀꯨꯠꯍꯟꯕꯁꯤ ꯑꯗꯨꯗꯤ ꯅꯪꯒꯤ ꯑꯄꯥꯝꯕꯅꯤ ꯍꯥꯏꯗꯤ ꯅꯪꯅ ꯀꯌꯥ ꯀꯨꯠꯍꯟꯖꯤꯒꯦ ꯀꯌꯥ ꯀꯩꯗꯧꯍꯟꯁꯤꯒꯦ ꯍꯥꯏꯕꯗꯨꯗꯤ ꯑꯗꯣꯝꯅ ꯂꯦꯞꯄꯤꯒꯗꯕꯅꯤ

ꯑꯣ ꯑꯣ ꯑꯗꯨꯗꯤ ꯑꯩꯈꯣꯏ ꯂꯥꯛꯑꯒ ꯃꯐꯝꯗꯨꯗ ꯑꯗꯨꯝ ꯌꯦꯡꯅꯔꯁꯦ ꯑꯗꯨꯒ ꯑꯩꯈꯣꯏꯁꯨ ꯑꯝꯇꯪ ꯂꯥꯛꯊꯣꯔꯛꯀꯦ ꯑꯗꯨꯒ ꯂꯥꯛꯑꯒ ꯑꯗꯨꯝ ꯄꯨꯟꯅ ꯌꯦꯡꯃꯤꯟꯅꯔꯁꯤ ꯑꯗꯨꯒ ꯀꯌꯥꯝ ꯁꯤꯗꯤ ꯀꯌꯥꯝ ꯀꯨꯠꯄ ꯈꯣꯠꯄ ꯍꯥꯏꯕꯗꯣ ꯑꯗꯨꯝ ꯈꯟꯅꯔꯁꯤꯅꯦ ꯑꯗꯨꯗꯤ ꯌꯥꯔꯦꯅꯦ ꯑꯗꯨꯗꯤ ꯑꯩꯈꯣꯏ ꯂꯥꯛꯑꯒ ꯑꯗꯨꯝ ꯈꯟꯅꯔꯁꯤꯅꯦ ꯍꯣꯏ ꯍꯣꯏ ꯊꯝꯖꯔꯒꯦ